ꯑꯩꯒꯤ ꯏꯆꯥꯅꯨꯄꯥ ꯍꯟꯗꯛ ꯑꯣꯒꯁ ꯀꯤ ꯇꯥꯔꯤꯛ ꯀꯨꯟꯃꯉꯥꯗ ꯄꯣꯛꯇꯨꯅ ꯃꯥꯒꯤ ꯃꯤꯡ ꯆꯟꯕ ꯃꯇꯝꯗ ꯔꯦꯖꯤꯁꯇ꯭ꯔꯦꯁꯟ ꯇꯧꯕ ꯃꯇꯝꯗ ꯑꯩꯒꯤ ꯏꯅꯥꯎꯅꯨꯄꯥꯅ ꯃꯤꯡ ꯑꯣꯟꯅ ꯇꯩꯅꯅ ꯔꯦꯖꯤꯁꯇꯔ ꯇꯧꯕꯤꯔꯝꯃꯤ ꯑꯗꯨꯅꯤꯅ ꯉꯁꯤ ꯑꯩꯁꯦ ꯑꯣꯖꯥꯒꯤ ꯑꯣꯐꯤꯁꯁꯤꯗ ꯃꯥꯒꯤ ꯂꯥꯟꯈ꯭ꯔꯕ ꯃꯤꯡꯗꯨ ꯔꯦꯖꯤꯁꯇ꯭ꯔꯦꯁꯟꯗꯨ ꯀꯛꯊꯠꯄꯤꯔꯒ ꯑꯆꯨꯝꯕ ꯃꯤꯡ ꯑꯣꯏꯅ ꯔꯦꯖꯤꯁꯇꯔ ꯇꯧꯕꯤꯌꯨ ꯍꯥꯏꯅ ꯍꯥꯏꯒꯦ ꯍꯥꯏꯅ ꯑꯣꯖꯥꯒꯤ ꯑꯣꯐꯤꯁꯁꯤꯗ ꯂꯥꯛꯄꯅꯤ ꯃꯥꯒꯤ ꯑꯆꯨꯝꯕ ꯃꯤꯡꯗꯤ ꯁꯤꯒꯤ ꯑꯦꯐꯤꯗꯤꯕꯤꯠꯁꯤꯗ ꯌꯥꯎꯔꯦ ꯑꯗꯨꯅꯤꯅ ꯑꯣꯖꯥꯅ ꯑꯩꯒꯤ ꯔꯤꯀ꯭ꯋꯦꯁꯁꯤ ꯁꯣꯏꯗꯅ ꯂꯧꯕꯤꯗꯨꯅ ꯃꯥꯒꯤ ꯃꯤꯡꯁꯦ ꯑꯊꯨꯕ ꯃꯇꯝꯗ ꯑꯣꯖꯥꯅ ꯆꯦꯟꯖ ꯇꯧꯊꯣꯛꯄꯤꯒꯅꯤ ꯍꯥꯏꯕꯁꯤ ꯑꯩ ꯑꯣꯖꯥꯉꯣꯟꯗ ꯌꯥꯝ ꯆꯥꯎꯅ ꯊꯥꯖꯕ ꯂꯩꯔꯒ ꯑꯣꯖꯥꯉꯣꯟꯗ ꯂꯥꯛꯄꯅꯤ ꯑꯗꯨꯅꯤꯅ ꯑꯣꯖꯥꯅꯁꯨ ꯅꯨꯡꯁꯤꯕꯤꯗꯨꯅ ꯑꯊꯨꯕ ꯃꯇꯝꯗ ꯑꯩꯒꯤ ꯏꯆꯥꯅꯨꯄꯥꯒꯤ ꯃꯤꯡꯁꯤ ꯆꯨꯝꯊꯣꯛꯄꯤꯌꯨ ꯍꯥꯏꯅ ꯑꯣꯖꯥꯉꯣꯟꯗ ꯔꯤꯀ꯭ꯋꯦꯁ ꯇꯧꯖꯔꯤ